ꯀꯅꯥ ꯑꯣꯏꯕꯤꯔꯕ ꯑꯣꯀꯦ ꯎꯝ ꯀꯔꯤ ꯍꯥꯏꯅꯤꯡꯒꯦ ꯑꯣ ꯑꯗꯨ ꯌꯦꯡꯕ ꯄꯥꯝꯃꯦꯕ ꯑꯣ ꯐꯔꯦ ꯂꯥꯛꯑꯣꯅꯦ ꯎꯝ ꯑꯗꯨ ꯅꯁꯥꯒꯤ ꯒꯥꯔꯤꯗꯔꯣ ꯅꯠꯇ꯭ꯔꯒ ꯂꯥꯏꯟꯗ ꯂꯛꯇꯣꯔꯤꯕꯣ ꯎꯝ ꯐꯔꯦ ꯌꯧꯁꯤꯜꯂꯛꯑꯣ ꯑꯗꯨꯗꯤ ꯑꯩꯁꯨ ꯑꯗꯨꯝ ꯉꯥꯏꯔꯝꯃꯒꯦ ꯅꯍꯥꯛ ꯂꯥꯛꯄꯒꯤ ꯋꯦꯜꯀꯝ ꯋꯦꯜꯀꯝꯅ ꯁꯤꯗ

ꯉꯥꯏꯔꯦ ꯑꯩꯗꯤ ꯎꯝ ꯑꯗꯨ ꯑꯩꯈꯣꯏꯒꯤ ꯃꯣꯔꯦꯗ ꯂꯥꯛꯄꯕꯨ ꯀꯔꯤ ꯑꯄꯥꯝꯕ ꯂꯩꯕꯒꯤ ꯀꯔꯤ ꯂꯩꯕꯒꯦ

ꯎꯝ ꯎꯝ ꯑꯁ ꯌꯥꯝ ꯂꯩꯔꯦ ꯑꯗꯨꯗꯤ ꯂꯥꯛꯑꯣ ꯑꯩꯈꯣꯏꯁꯤ ꯌꯥꯝ ꯅꯨꯡꯉꯥꯏꯕꯅꯤ ꯎꯝ ꯑꯣ ꯐꯔꯦ ꯐꯔꯦ ꯑꯩ ꯁꯤꯗ ꯂꯩꯔꯦ ꯎꯔꯕ ꯌꯦꯡꯎ ꯍꯣꯏ ꯑꯗꯨ ꯆꯪꯁꯤꯜꯂꯛꯑꯣ ꯎꯝ ꯐꯔꯦ ꯑꯗꯨꯗꯤ ꯑꯗꯨꯝ ꯋꯥꯔꯤ ꯁꯥꯟꯅꯔꯁꯤꯀꯣ ꯕꯖꯥꯔ ꯃꯅꯨꯡꯗ ꯆꯪꯁꯦ

ꯑꯁ ꯑꯩꯈꯣꯏꯁꯤ ꯑꯩꯒ ꯅꯪꯒ ꯊꯦꯡꯅꯕꯗꯤ ꯌꯥꯔꯔꯣꯏꯕꯀꯣ ꯑꯗꯨꯝ ꯐꯣꯟꯗ ꯋꯥꯔꯤ ꯁꯥꯟꯅꯔꯁꯦꯕ ꯑꯗꯨ ꯐꯣꯟꯗ ꯑꯣꯏꯅ ꯑꯗꯨꯝ ꯋꯥꯔꯤ ꯁꯥꯟꯅꯔꯒ ꯑꯩ ꯃꯐꯝꯗꯨ ꯑꯗꯨꯃ ꯍꯥꯏꯔꯛꯑꯒꯦꯕꯀꯣ ꯑꯩ ꯍꯥꯏꯔꯛꯂꯒ ꯅꯪ ꯆꯪꯉꯣ ꯑꯗꯨ ꯕꯖꯥꯔ ꯃꯅꯨꯡꯗꯨꯗ ꯆꯪꯉꯣ ꯑꯗꯨꯒ ꯑꯥ ꯕ꯭ꯂꯥꯡꯀꯦꯠꯀꯤ ꯂꯩꯔꯅꯤ ꯑꯗ ꯑꯁ ꯌꯣꯡꯆꯥꯛ ꯄꯥꯝꯂꯁꯨ ꯌꯣꯡꯆꯥꯛꯁꯨ ꯃꯔꯥꯡ ꯀꯥꯏꯅ ꯂꯩꯔꯃꯤ ꯑꯗꯨꯗ ꯂꯩꯔꯣ ꯑꯗꯨ ꯎꯝ ꯍꯣꯔꯦꯟ ꯍꯜꯂꯛꯄꯒꯤꯗꯨꯗ ꯅꯪ ꯒꯥꯔꯤꯒ ꯑꯩꯈꯣꯏꯗ ꯂꯩꯔꯁꯤ ꯉꯁꯤ ꯅꯪ ꯅꯨꯃꯤꯠ ꯀꯌꯥꯅꯤꯒꯤ ꯂꯥꯛꯂꯤꯅꯣ ꯑꯁ ꯐꯥꯏꯚ ꯗꯦꯖ ꯐꯥꯎ ꯂꯩꯔꯁꯤ ꯌꯥꯔꯦꯁꯦ ꯑꯁ ꯏꯔꯥꯡꯒ ꯑꯩꯈꯣꯏ ꯁꯤꯗ ꯂꯩꯇꯦꯗ ꯐꯥꯏꯚ ꯗꯦꯖ ꯐꯥꯎꯕꯗꯨ ꯀꯔꯤ ꯏꯔꯥꯡꯅꯣ ꯀꯔꯤꯝ ꯂꯩꯇꯦ ꯑꯍꯥꯎꯕ ꯆꯥꯈꯤꯁꯤ ꯊꯛꯈꯤꯁꯤ ꯀꯣꯏꯈꯤꯁꯤ ꯃꯐꯝ ꯒꯦꯠ ꯂꯥꯡ ꯑꯗꯨꯗ ꯑꯗꯒꯤ ꯈꯔ ꯆꯠꯂꯒ ꯑꯗꯨꯝ ꯂꯩ ꯑꯗꯨ ꯌꯦꯡꯉꯨꯁꯤ ꯆꯪꯁꯤ ꯅꯍꯥꯛ ꯂꯥꯛꯂꯕꯅꯤꯅ ꯑꯩꯁꯨ ꯃꯔꯨꯞ ꯃꯄꯥꯡ ꯑꯃ ꯂꯥꯛꯏ ꯍꯥꯏꯕꯒꯤ ꯅꯨꯡꯉꯥꯏꯕꯗꯨ ꯑꯗꯨ ꯐꯪꯖꯒꯦ ꯑꯗꯨꯒ ꯆꯤꯀꯟ ꯆꯥꯁꯤ ꯆꯥꯁꯤ ꯑꯗꯨ ꯆꯥꯈꯤꯁꯤ ꯑꯗꯨꯒ ꯍꯔꯥꯎ ꯍꯔꯥꯎꯅ ꯅꯪꯒꯤ ꯂꯩꯅꯤꯡꯕ ꯂꯩꯔꯒ ꯀꯣꯏꯕ ꯌꯥꯕ ꯀꯣꯏꯔꯒ

ꯍꯜꯂꯗꯕꯅꯤ ꯑꯗꯨ ꯌꯥꯔꯒꯗꯤ ꯎꯝ ꯎꯝ ꯃꯥꯟꯅꯤ ꯑꯩꯈꯣꯏ ꯁꯤꯕꯨ ꯌꯥꯝ ꯅꯨꯡꯉꯥꯏꯕ꯭ꯔꯣ ꯑꯏꯪ ꯑꯁꯥ ꯀꯔꯝ ꯇꯧꯒꯦ

ꯅꯨꯡꯉꯥꯏꯕꯅꯤ ꯑꯗꯨ ꯐꯔꯦ ꯑꯗꯨ ꯎꯝ ꯄꯨꯡꯁꯨ ꯌꯧꯁꯤꯜꯂꯛꯑꯕꯅꯤꯅ ꯑꯩꯈꯣꯏ ꯍꯧꯖꯤꯛ ꯆꯪꯁꯤꯟꯅꯕ ꯅꯪꯁꯨ ꯆꯪꯁꯤꯜꯂꯛꯑꯣ ꯑꯩꯁꯨ ꯆꯪꯁꯤꯜꯂꯒꯦ ꯑꯗꯨꯒ ꯅꯪ ꯑꯩ ꯎꯅꯗꯧ ꯂꯩꯔꯦ ꯍꯥꯏꯕ ꯀꯥꯟꯗꯨꯗ ꯐꯣꯟꯁꯦ ꯊꯝꯅꯔꯁꯦꯕꯀꯣ ꯌꯥꯕ꯭ꯔꯣ ꯎꯝ ꯑꯗꯨꯗꯤ ꯐꯔꯦ ꯌꯧꯁꯤꯜꯂꯛꯂꯦꯕꯀꯣ ꯐꯣꯟ ꯊꯝꯅꯔꯁꯤ ꯑꯣꯀꯦ